ꯏꯁꯤꯡꯒꯤ ꯃꯇꯥꯡꯁꯦ ꯁꯤꯗ ꯍꯥꯏꯔꯒꯗꯤ ꯑꯩꯈꯣꯏꯒꯤ ꯑꯣꯏꯅꯗꯤ ꯑꯩꯈꯣꯏꯒꯤ ꯖꯒꯥꯁꯦ ꯏꯔꯤꯜ ꯇꯨꯔꯦꯜ ꯃꯄꯥꯟꯗ ꯂꯩꯌꯦꯕ ꯑꯗꯨꯅ ꯏꯁꯤꯡꯒꯤ ꯑꯣꯏꯅꯗꯤ ꯑꯋꯥꯕꯗꯤ ꯁꯨꯡꯊꯦꯡ ꯍꯦꯛ ꯊꯦꯡꯅꯈꯤꯗ꯭ꯔꯤ ꯍꯥꯏꯗꯤ ꯑꯩꯅ ꯍꯦꯛ ꯒ꯭ꯌꯥꯟ ꯇꯥꯔꯛꯄꯗꯒꯤ ꯑꯩꯈꯣꯏꯒꯤ ꯑꯀꯣꯏꯕꯗ ꯂꯩꯀꯥꯏꯁꯦ ꯋꯥꯡꯃ ꯈꯥ ꯈꯥ ꯋꯥꯡ ꯑꯗꯒꯤ ꯑꯩꯈꯣꯏ ꯂꯩꯀꯥꯏꯃꯛꯇꯗꯁꯨ ꯑꯗꯨꯝ ꯋꯥꯇꯔ ꯁꯄ꯭ꯂꯥꯏꯖꯦ ꯄꯥꯔꯦꯡ ꯑꯣꯏꯅ ꯂꯩꯔꯦ ꯏꯁꯤꯡꯒꯤ ꯑꯇꯣꯞꯄ ꯖꯒꯥꯗ ꯏꯁꯤꯡ ꯁꯄ꯭ꯂꯥꯏ ꯇꯧꯕ ꯖꯒꯥ ꯑꯣꯏꯅ ꯑꯣꯏꯔꯦꯕ ꯑꯗꯨꯅ ꯃꯥꯅꯤꯄꯨꯔꯒꯤ ꯏꯁꯤꯡ ꯌꯥꯝꯅ ꯋꯥꯈꯤꯕ ꯃꯇꯝꯁꯤꯡꯗ ꯍꯥꯏ ꯇꯥꯔꯦ ꯑꯩꯈꯣꯏꯁꯨ ꯁꯨꯡꯋꯥ ꯋꯥꯗꯕꯗꯤ ꯅꯠꯇꯦꯕ ꯍ ꯍꯥꯏꯗꯤ ꯏꯔꯤꯜ ꯇꯨꯔꯦꯜꯁꯨ ꯈꯔꯗꯤ ꯀꯪꯊꯔꯛꯑꯦ ꯑꯗꯨꯕꯨ ꯄꯨꯔꯥ ꯀꯥꯍꯦꯟꯅ ꯀꯪꯉꯒ ꯋꯥꯕ ꯀꯣꯅꯣ ꯐꯪꯗꯕ ꯍꯥꯏꯕꯗꯨꯗꯤ ꯑꯣꯏꯈꯤꯗꯦꯕ ꯃꯌꯥꯝꯅ ꯐꯪꯅꯗꯕ ꯃꯇꯝꯗ ꯑꯩꯈꯣꯏꯒꯤꯗꯤ ꯔꯤꯁꯣꯔꯁꯁꯦ ꯑꯗꯨꯝ ꯂꯩꯕ ꯍꯥꯏ ꯇꯥꯔꯦ ꯑꯗꯨꯝ ꯑꯗꯨꯃꯥꯏꯅ ꯇꯧꯋꯦ ꯇꯨꯔꯦꯜ ꯃꯄꯥꯟꯗ ꯂꯩꯕꯅꯤꯅ